ꯍꯜꯂꯣ ꯑꯩꯁꯦ ꯀꯩꯅꯣꯗ ꯀꯣꯏꯕ ꯂꯥꯛꯄꯅꯦ ꯋꯥꯇꯔ ꯄꯥꯔꯛꯇ ꯑꯗꯨ ꯋꯥꯇꯔ ꯄꯥꯔꯛꯁꯦ ꯀꯔꯤ ꯀꯔꯤ ꯐꯦꯁꯤꯂꯤꯇꯤ ꯂꯩ ꯀꯔꯤ ꯀꯔꯤ ꯁꯥꯟꯅꯕ ꯌꯥꯒꯅꯤ ꯑꯗꯒꯤ ꯀꯔꯤ ꯇꯤꯛꯀꯦꯠ ꯅꯨꯡ ꯀꯃꯥꯏ ꯇꯧꯕꯅꯣ ꯑꯗꯒꯤ ꯑꯇꯣꯞꯄ ꯍꯥꯏꯕꯤꯔꯀꯑꯣ ꯀꯔꯤ ꯀꯔꯤ ꯂꯩꯒꯦ ꯐꯦꯁꯤꯂꯤꯇꯤ ꯃꯌꯥꯝꯗ ꯍꯥꯏꯕꯤꯌꯨꯅꯦ ꯎꯝ ꯋꯥꯇꯔ ꯄꯥꯔꯛ ꯎꯝ ꯎꯝ

ꯑꯣ ꯎꯝ ꯍꯣꯏ ꯑꯩꯁꯦ ꯇꯤꯛꯀꯦꯠꯁꯦ ꯄꯨꯂꯞ ꯑꯣꯏꯅ ꯀꯛꯀꯦ ꯇꯧꯕꯅꯦ ꯄꯨꯂꯞ ꯁꯨꯅꯕ ꯍꯥꯏꯇꯥꯔꯦꯅꯦ ꯄꯨꯂꯞ ꯑꯌꯥꯝꯕ ꯁꯥꯅꯕ ꯌꯥꯕꯒꯤ ꯃꯑꯣꯡꯗ ꯀꯥꯛꯀꯦꯅ ꯈꯜꯂꯦ

ꯄꯨꯂꯞ ꯌꯥꯎꯕ ꯍꯥꯏꯗꯤ ꯐꯦꯁꯤꯂꯤꯇꯤ ꯄꯨꯂꯞ ꯐꯪꯒꯗꯕ ꯁꯥꯟꯅꯕꯁꯨ ꯀꯩꯁꯨ ꯄꯨꯂꯞ ꯐꯪꯒꯗꯕ ꯑꯗꯨ ꯁꯨꯃꯥꯏꯅ ꯄꯨꯂꯞ ꯀꯛꯄꯁꯦ ꯇꯤꯛꯀꯦꯠ ꯀꯃꯥꯏꯅ ꯑꯣꯐꯔ ꯂꯩꯕ꯭ꯔꯥ ꯅꯠꯇꯔꯒ ꯑꯉꯥꯡꯒꯤ ꯑꯉꯥꯡ ꯑꯍꯟꯒꯤ ꯀꯃꯥꯏꯅ ꯇꯧꯏ ꯍꯥꯏꯕꯗꯣ ꯍꯥꯏꯕꯤꯌꯨ ꯆꯧꯔꯥꯛꯄ ꯑꯃ ꯑꯩꯁꯦ ꯐꯦꯃꯤꯂꯤ ꯑꯣꯏꯅ ꯂꯥꯛꯄꯅꯦ ꯐꯦꯃꯤꯂꯤ ꯑꯣꯏꯅ ꯑꯩꯈꯣꯏ ꯇꯔꯨꯛ ꯂꯥꯛꯄꯅꯦ ꯑꯥ ꯑꯉꯥꯡ ꯑꯅꯤ ꯑꯃ ꯌꯥꯎꯑꯦ ꯍꯣꯏ ꯑꯗꯨꯗꯤ ꯍꯣꯏ ꯑꯩ ꯑꯗꯨꯝ ꯂꯥꯛꯑꯒ ꯑꯗꯨꯝ ꯍꯣꯏ ꯌꯦꯡꯉꯁꯦ ꯑꯩ ꯂꯥꯛꯑꯒ ꯇꯤꯛꯀꯦꯠꯇꯣ ꯑꯗꯨꯝ